ꯑꯩꯅ ꯃꯤꯁꯣꯗꯒꯤ ꯀꯨꯔꯇꯤ ꯑꯃ ꯀꯛꯄꯅꯤ ꯀꯨꯔꯇꯤꯗꯣ ꯑꯦꯜꯗ ꯀꯛꯄꯅꯤ ꯌꯥꯝꯅꯁꯨ ꯐꯖꯩ ꯃꯃꯜꯁꯨ ꯌꯥꯝꯅ ꯍꯣꯡꯏ ꯃꯃꯜꯅ ꯐꯥꯏꯚ ꯍꯟꯗ꯭ꯔꯦꯗ ꯈꯛꯇꯅꯤ ꯃꯃꯜꯁꯨ ꯍꯣꯡꯏ ꯐꯁꯨ ꯌꯥꯝꯅ ꯐꯖꯩ ꯑꯩꯅ ꯄꯥꯝꯅ ꯀꯛꯈꯤꯕꯅꯤ ꯂꯥꯛꯄ ꯃꯇꯝꯗ ꯌꯥꯝꯅ ꯐꯤꯗꯨꯁꯨ ꯌꯥꯝ ꯄꯥꯕ ꯐꯤ ꯑꯣꯏꯔꯒ ꯑꯩꯉꯣꯟꯗꯁꯨ ꯌꯥꯝꯅ ꯄꯤꯛꯇ꯭ꯔꯨ ꯄꯤꯛꯅ ꯂꯥꯛꯄ ꯑꯦꯜꯗꯨ ꯂꯥꯛꯇ꯭ꯔꯦ ꯂꯥꯛꯇꯕꯤꯗ ꯄꯤꯛꯇ꯭ꯔꯨ ꯄꯤꯛꯅ ꯂꯥꯛꯑꯒ ꯐꯤꯗꯨ ꯌꯥꯝ ꯐꯠꯇꯕ ꯑꯣꯏꯔꯝꯕ ꯀꯂꯔꯁꯨ ꯀꯂꯔ ꯑꯩꯅ ꯔꯦꯗꯇ ꯀꯛꯑꯒ ꯀꯂꯔꯅ ꯌꯦꯜꯂꯣꯗ ꯂꯥꯛꯄ ꯌꯥꯝꯅ ꯐꯠꯇꯕ ꯄꯣꯠ ꯑꯃ ꯑꯣꯏ ꯑꯗꯨꯅ ꯄꯥꯝꯗꯦ